ꯍꯜꯂꯣ ꯁꯥꯔ ꯁꯤ ꯀꯣꯚꯤꯠ ꯅꯥꯏꯟꯇꯤꯟꯒꯤ ꯀꯟꯇ꯭ꯔꯣꯜ ꯔꯨꯝ ꯑꯣꯏꯕꯤꯔꯕ꯭ꯔꯥ ꯑꯩꯒꯤ ꯏꯔꯨꯞ ꯑꯃ ꯗꯦꯜꯍꯤꯗꯒꯤ ꯏꯅꯧ ꯅꯧꯅ ꯊꯣꯛꯂꯛꯀꯗꯧꯕꯅꯤ ꯑꯗꯨ ꯃꯥꯒꯤꯁꯦ ꯇꯦꯁ ꯇꯧꯒꯗꯧꯕ꯭ꯔꯥ ꯅꯠꯇ꯭ꯔꯒꯅ ꯀ꯭ꯋꯥꯔꯦꯟꯇꯤꯟ ꯁꯦꯟꯇꯔꯗ ꯂꯩꯒꯗꯕ꯭ꯔꯥ ꯍꯥꯏꯕꯗꯨ ꯑꯀꯨꯞꯄ ꯃꯔꯣꯜꯗꯨ ꯑꯩꯉꯣꯟꯗ ꯈꯪꯍꯟꯕꯤꯔꯛꯎ